ꯑꯩꯅ ꯃꯃꯥꯡꯒꯤ ꯖꯅꯋꯥꯔꯤꯒꯤ ꯇꯥꯡ ꯇꯔꯥꯗ ꯑꯥꯏꯔꯟ ꯑꯦꯂꯦꯛꯇ꯭ꯔꯤꯛ ꯀꯣꯟꯌꯥꯏ ꯑꯃ ꯂꯧꯔꯨꯕꯅꯤ ꯕꯖꯥꯖ ꯀꯝꯄꯅꯤꯅꯤ ꯐꯩ ꯃꯁꯥꯅ ꯑꯣꯇꯣ ꯀꯠ ꯃꯩ ꯍꯦꯜꯂꯒꯁꯨ ꯃꯁꯥꯅ ꯃꯨꯠꯈꯤꯕ ꯑꯃꯨꯛ ꯃꯩ ꯁꯣꯟꯊꯔꯒꯁꯨ ꯃꯁꯥꯅ ꯑꯃꯨꯛ ꯀꯟꯈꯠꯂꯛꯄ ꯑꯣꯇꯣ ꯀꯠꯅꯤ ꯀꯝꯄꯅꯤꯅꯁꯨ ꯋꯥꯟ ꯏꯌꯥꯔ ꯋꯥꯔꯦꯅꯇꯤ ꯄꯤꯔꯛꯏ ꯑꯐꯕ ꯀꯣꯟꯌꯥꯏꯅꯤ ꯃꯁꯤꯒꯤ ꯀꯣꯟꯌꯥꯏꯁꯦ